ꯇꯦꯛꯅꯣꯂꯣꯖꯤ ꯑꯃꯗꯤ ꯏꯟꯇꯔꯅꯦꯠ ꯆꯥꯎꯈꯠꯂꯛꯄꯒ ꯂꯣꯏꯅꯅ ꯑꯩꯈꯣꯏꯒꯤ ꯃꯌꯦꯛ ꯑꯁꯤ ꯃꯍꯨꯠꯇ ꯏꯪꯂꯤꯁ ꯅꯠꯇ꯭ꯔꯒꯅ ꯑꯇꯣꯞꯄ ꯂꯣꯟꯗ ꯑꯣꯏꯅ ꯏꯅꯔꯦ ꯃꯣꯕꯥꯏꯜꯗ ꯄꯥꯎ ꯊꯥꯕꯗ ꯑꯇꯣꯞꯄ ꯃꯌꯦꯛ ꯑꯣꯏꯅ ꯁꯤꯖꯤꯟꯅꯔꯦ ꯃꯁꯤꯗ ꯑꯅꯧ ꯑꯅꯧꯕꯒꯤ ꯂꯥꯛꯄꯒꯤ ꯃꯑꯣꯡꯁꯤꯅ ꯑꯣꯏꯔꯛꯑꯦ